ꯑꯩꯈꯣꯏꯒꯤ ꯌꯨꯝꯒꯤ ꯃꯅꯥꯛꯇ ꯐꯥꯔꯃꯤꯡ ꯄꯣꯜꯇ꯭ꯔꯤ ꯐꯥꯔꯃꯤꯡꯒꯨꯝꯕ ꯃꯅꯤꯄꯨꯔꯗ ꯌꯥꯝ ꯇꯧꯕꯁꯤ ꯌꯥꯝ ꯀꯥꯟꯅꯩ ꯐꯦꯃꯤꯂꯤꯒꯤꯗꯃꯛꯇꯁꯨ ꯌꯥꯝ ꯀꯥꯟꯅꯩ ꯑꯗꯨ ꯍꯧꯖꯤꯛꯀꯥꯟꯗꯤ ꯄꯣꯄꯨꯂꯦꯁꯟꯁꯨ ꯌꯥꯝꯂꯛꯄꯅꯤꯅ ꯃꯥꯔꯀꯦꯠꯇꯁꯨ ꯌꯦꯟꯒꯤ ꯉꯥꯅꯨꯒꯤ ꯃꯃꯜ ꯌꯥꯝ ꯌꯥꯝꯂꯛꯄꯅꯤꯅ ꯃꯥꯔꯀꯦꯠ ꯄ꯭ꯔꯥꯏꯁꯨ ꯏꯪꯀ꯭ꯔꯤꯁ ꯑꯣꯏꯔꯛꯄꯅꯤꯅ ꯌꯨꯝ ꯃꯅꯥꯛꯀꯨꯝꯕꯗ ꯄꯣꯜꯇ꯭ꯔꯤꯒꯨꯝꯕ ꯄꯣꯜꯇ꯭ꯔꯤꯒꯤ ꯐꯥꯔꯃꯤꯡ ꯇꯧꯕꯁꯦ ꯐꯦꯃꯤꯂꯤꯒꯤꯗꯃꯛꯇꯗꯤ ꯌꯥꯝ ꯐꯩ ꯃꯅꯤꯄꯨꯔꯗꯗꯤ ꯑꯩꯈꯣꯏ ꯏꯁꯥꯅ ꯏꯁꯥꯅ ꯂꯧꯖꯔꯒ ꯑꯩꯈꯣꯏꯅ ꯏꯁꯥꯅ ꯀꯟꯖ꯭ꯌꯨꯝ ꯇꯧꯖꯕ ꯐꯪꯕꯒꯤ ꯑꯗꯨꯒ ꯑꯩꯈꯣꯏꯅ ꯑꯩꯈꯣꯏꯒꯤ ꯄꯩꯁꯥꯅ ꯑꯣꯟ ꯏꯁꯄꯦꯟ ꯇꯧꯔꯒ ꯑꯩꯈꯣꯏꯅ ꯑꯩꯈꯣꯏꯒꯤ ꯐꯥꯔꯝ ꯑꯩꯈꯣꯏꯒꯤ ꯕꯦꯛꯌꯥꯔꯠꯀꯤ ꯐꯥꯔꯃꯤꯡ ꯇꯧꯖꯔꯒ ꯑꯩꯈꯣꯏꯅ ꯐꯦꯃꯤꯂꯤꯗ ꯑꯩꯈꯣꯏꯅ ꯀꯟꯖ꯭ꯌꯨꯝ ꯇꯧꯖꯕꯒꯤꯗꯃꯛꯇꯗꯤ ꯑꯩꯈꯣꯏꯗꯤ ꯌꯥꯝ ꯐꯩ ꯃꯅꯤꯄꯨꯔꯗꯗꯤ ꯌꯥꯝ ꯐꯩ ꯃꯅꯤꯄꯨꯔꯗꯗꯤ ꯃꯥꯔꯀꯦꯠꯇ ꯌꯦꯟꯒꯤ ꯄꯣꯜꯇ꯭ꯔꯤ ꯌꯦꯟꯒꯤ ꯉꯥꯅꯨꯒꯤ ꯃꯃꯜ ꯏꯪꯀ꯭ꯔꯤꯁ ꯇꯧꯔꯛꯄꯅꯤꯅ ꯑꯩꯈꯣꯏꯒꯤ ꯑꯩꯈꯣꯏꯒꯤꯗꯃꯛꯇꯗꯤ ꯐꯦꯃꯤꯂꯤ ꯑꯩꯈꯣꯏ ꯐꯦꯃꯤꯂꯤꯒꯤꯗꯃꯛꯇꯗꯤ ꯌꯨꯝꯒꯤ ꯃꯅꯥꯛꯇ ꯄꯣꯜꯇ꯭ꯔꯤꯒꯨꯝꯕ ꯁꯦꯝꯕꯁꯦ ꯄꯣꯜꯇ꯭ꯔꯤꯒꯨꯝꯕ ꯊꯝꯕꯁꯦ ꯌꯥꯝ ꯀꯥꯟꯅꯩ ꯌꯥꯝ ꯐꯩ ꯑꯗꯨꯒ ꯑꯩꯈꯣꯏꯅ ꯌꯣꯛꯆꯕꯅꯤꯅ ꯑꯩꯈꯣꯏꯅ ꯄꯣꯜꯇ꯭ꯔꯤ ꯇꯧꯖꯕꯅꯤꯅ ꯑꯩꯈꯣꯏꯅ ꯄꯤꯕ ꯆꯤꯟꯖꯥꯛꯇꯣ ꯑꯐꯕ ꯆꯤꯟꯖꯥꯛ ꯑꯩꯈꯣꯏꯅ ꯑꯇꯣꯞꯄ ꯐꯠꯇꯕ ꯌꯦꯟ ꯐꯠꯇꯕ ꯀꯟꯖ꯭ꯌꯨꯝ ꯇꯧꯕꯀꯥꯟꯗ ꯑꯩꯈꯣꯏꯉꯣꯟꯗ ꯁꯣꯛꯅꯤꯡꯉꯥꯏꯒꯤ ꯆꯤꯟꯖꯥꯛ ꯄꯤꯗꯕꯅꯤꯅ ꯑꯩꯈꯣꯏꯅ ꯂꯩꯖꯕ ꯑꯩꯈꯣꯏꯅ ꯒ꯭ꯔꯤꯟ ꯂꯤꯐꯀꯨꯝꯕ ꯑꯗꯨꯒ ꯑꯩꯈꯣꯏꯅ ꯑꯩꯈꯣꯏꯅ ꯐꯪꯕ ꯒ꯭ꯔꯤꯟ ꯂꯤꯐꯀꯨꯝꯕ ꯑꯐꯕ ꯆꯥꯕꯀꯥꯟꯗ ꯑꯩꯈꯣꯏꯅ ꯀꯟꯖ꯭ꯌꯨꯝ ꯇꯧꯕꯀꯥꯟꯗ ꯌꯦꯟꯗꯁꯨ ꯐꯅꯉꯥꯏꯒꯤ ꯑꯩꯈꯣꯏꯅ ꯆꯤꯟꯖꯥꯛꯀꯨꯝꯕꯗ ꯄꯤꯕꯅꯤꯅ ꯑꯩꯈꯣꯏꯉꯣꯟꯗꯁꯨ ꯑꯩꯈꯣꯏꯅ ꯎꯖꯕꯅꯤꯅ ꯑꯩꯈꯣꯏꯉꯣꯟꯗ ꯆꯥꯕꯀꯥꯟꯗ ꯑꯩꯈꯣꯏꯅ ꯑꯩꯈꯣꯏꯅ ꯀꯟꯖ꯭ꯌꯨꯝ ꯇꯧꯕꯀꯥꯟꯗ ꯑꯩꯈꯣꯏꯉꯣꯟꯗꯁꯨ ꯌꯥꯝ ꯄꯦꯟꯕ ꯑꯣꯏꯖꯩ ꯑꯩꯈꯣꯏꯒꯤ ꯌꯨꯝ ꯃꯅꯥꯛꯇ ꯄꯣꯜꯇ꯭ꯔꯤ ꯇꯧꯕꯁꯦ ꯐꯁꯨ ꯌꯥꯝ ꯐꯩꯌꯦ ꯑꯩꯈꯣꯏꯒꯤ ꯀꯤꯆꯟꯒꯤ ꯑꯩꯈꯣꯏꯅ ꯏꯌꯨꯁꯂꯦꯁ ꯑꯩꯈꯣꯏꯅ ꯌꯨꯝꯗ ꯀꯤꯆꯟꯗ ꯆꯥꯕ ꯉꯝꯗꯕ ꯄꯣꯠꯀꯨꯝꯕꯁꯨ ꯑꯩꯈꯣꯏꯅ ꯁꯦꯞ ꯑꯩꯈꯣꯏꯅ ꯀꯜꯂꯒ ꯌꯦꯟꯒꯤ ꯌꯦꯟꯗ ꯄꯤꯕꯒꯨꯝꯕ ꯌꯦꯟꯗ ꯄꯤꯕꯁꯨ ꯑꯩꯈꯣꯏꯉꯣꯟꯗꯁꯨ ꯌꯥꯝ ꯀꯥꯟꯅꯕ ꯐꯪꯉꯦ ꯑꯗꯨꯒ ꯌꯦꯟꯗꯨꯁꯨ ꯑꯩꯈꯣꯏꯅ ꯑꯐꯕ ꯌꯦꯟ ꯑꯐꯕ ꯆꯤꯟꯖꯥꯛ ꯑꯐꯕ ꯌꯦꯟꯗꯣ ꯑꯩꯈꯣꯏꯅ ꯀꯟꯖ꯭ꯌꯨꯝ ꯇꯧꯕꯁꯨ ꯐꯪꯉꯦ